ꯑꯍꯥꯟꯕꯗ ꯑꯩꯅ ꯂꯣꯟ ꯂꯧꯒꯗꯕ ꯕꯦꯡꯇꯨꯒꯤ ꯑꯗꯨꯗ ꯆꯠꯂꯅꯤ ꯑꯗꯨꯒ ꯃꯦꯅꯦꯖꯔ ꯎꯅꯔꯅꯤ ꯑꯗꯨꯒ ꯂꯣꯟ ꯃꯦꯃꯦꯖꯔ ꯎꯅꯔꯅꯤ ꯑꯗꯨꯒ ꯂꯣꯟꯗꯨꯒꯤ ꯃꯇꯥꯡꯗ ꯀꯔꯤ ꯂꯣꯟꯅꯣ ꯍꯥꯏꯕꯁꯦ ꯑꯩꯈꯣꯏ ꯋꯥꯔꯤ ꯁꯥꯟꯅꯔꯒ ꯑꯩꯒꯤ ꯗꯣꯀꯨꯃꯦꯟꯁꯤꯡꯗꯣ ꯑꯗꯨꯝ ꯂꯣꯟ ꯃꯦꯃꯦꯖꯔꯅ ꯍꯥꯏꯔꯛꯄꯁꯤꯡꯗꯣ ꯁꯨꯅꯅꯕ ꯀꯂꯦꯛ ꯇꯧꯔꯒ ꯊꯝꯃꯅꯤ ꯑꯗꯨꯒ ꯁꯝꯃꯤꯠ ꯇꯧꯔꯅꯤ ꯑꯗꯨ ꯃꯇꯨꯡꯗ ꯂꯣꯟꯁꯦ ꯑꯗꯨꯝ ꯂꯧꯔꯅꯤ ꯑꯗꯨꯒ ꯑꯩꯈꯣꯏꯒꯤ ꯂꯣꯟꯁꯤ ꯁꯤꯡꯒꯠꯄꯒꯤ ꯃꯑꯣꯡꯁꯤꯁꯨ ꯃꯣꯏꯅ ꯍꯥꯏꯔꯛꯄꯒꯤ ꯃꯇꯨꯡ ꯏꯟꯅ ꯑꯩꯈꯣꯏꯁꯦ ꯑꯗꯨꯝ ꯂꯦꯞꯄꯅꯤ ꯑꯗꯨꯒ ꯋꯥꯟ ꯃꯟ ꯐꯥꯔꯛꯑ ꯀꯥꯟꯗ ꯊꯥ ꯑꯃ ꯐꯔꯛꯑ ꯀꯥꯟꯗ ꯃꯣꯏꯒꯤ ꯏꯟꯇꯔꯦꯁꯠꯁꯤꯡꯗꯣ ꯑꯩꯈꯣꯏꯅ ꯃꯇꯥꯡ ꯆꯥꯅ ꯀꯔꯤꯒꯨꯝꯕ ꯏ ꯑꯦꯝ ꯑꯥꯏ ꯊꯤꯕꯗꯣ ꯑꯗꯨꯝ ꯊꯤꯔꯒꯗꯤ ꯊꯤꯔꯦ ꯐꯖꯅ ꯑꯗꯨꯒ ꯊꯤꯗ꯭ꯔꯒꯗꯤ ꯅꯣꯡꯃꯒꯨꯝꯕ ꯆꯣꯟꯊꯕ ꯇꯧꯔ ꯀꯥꯟꯗ ꯈꯨꯗꯣꯡ ꯆꯥꯗꯕ ꯑꯗꯨꯝ ꯊꯦꯡꯅꯩ ꯑꯗꯨꯒ ꯃꯣꯏꯒꯤ ꯀꯝꯄꯥꯎꯟ ꯏꯟꯇꯔꯦꯁꯁꯤꯡ ꯂꯧꯈꯤꯕ ꯀꯩꯗꯧꯕ ꯇꯧꯔꯥ ꯀꯥꯟꯗ ꯑꯗꯨꯝ ꯈꯨꯗꯣꯡ ꯆꯥꯗꯕ ꯊꯦꯡꯅꯩ ꯑꯗꯨꯗꯨꯒ ꯑꯃꯨꯛꯁꯨ ꯑꯩꯈꯣꯏꯒꯤ ꯑꯩꯅ ꯁꯤꯖꯟꯅꯅꯤꯡꯕ ꯀꯔꯤ ꯀꯔꯤ ꯑꯃꯃ ꯂꯩꯕꯁꯤꯡꯗꯁꯨ ꯑꯗꯨꯝ ꯂꯣꯟꯗꯨꯗꯒꯤꯗꯤ ꯀꯥꯟꯅꯕꯁꯨ ꯑꯗꯨꯝ ꯐꯪꯉꯦ ꯍꯥꯏꯇꯥꯔꯦ ꯑꯗꯨꯒ ꯃꯣꯏ ꯈꯤꯇꯪ ꯅꯨꯡꯉꯥꯏꯇꯕ ꯍꯥꯏꯔꯒꯗꯤ ꯀꯝꯄꯥꯎꯟ ꯏꯟꯇꯔꯦꯁ ꯇꯧꯕꯤꯕ ꯀꯥꯟꯗ ꯑꯩꯈꯣꯏꯗ ꯈꯨꯗꯣꯡ ꯆꯥꯗꯕ ꯄꯩꯁꯥ ꯂꯩꯍꯧꯗꯕ ꯀꯥꯟꯗ ꯑꯗꯨꯃꯥꯏꯅ ꯍꯦꯟꯖꯟꯈꯤꯕꯗꯨꯗ ꯅꯨꯡꯉꯥꯏꯇꯕꯁꯨ ꯑꯗꯨꯝ ꯌꯥꯎꯋꯦ